ꯍꯜꯂꯣ ꯁꯥꯔ ꯅꯍꯥꯛꯅ ꯃꯇꯝ ꯆꯥꯅ ꯑꯩꯅ ꯂꯥꯛꯑꯣ ꯍꯥꯏꯕ ꯃꯇꯝ ꯑꯗꯨ ꯂꯥꯛꯇꯕꯅꯤꯅ ꯑꯩ ꯃꯗꯨ ꯀꯦꯟꯁꯦꯜ ꯇꯧꯔꯒꯦ ꯃꯔꯝꯗꯤ ꯑꯩꯒꯤ ꯐ꯭ꯂꯥꯏꯠ ꯇꯥꯏꯃꯤꯡꯁꯤ ꯍꯥꯏꯔꯤꯕ ꯃꯇꯝ ꯑꯗꯨꯗ ꯃꯇꯝ ꯆꯥꯅ ꯂꯥꯛꯇꯕꯅ ꯃꯔꯝ ꯑꯣꯏꯔꯒ ꯅꯍꯥꯛ ꯋꯥꯔꯧꯕꯤꯒꯅꯨ